ꯑꯥ ꯍꯌꯦꯡ ꯉꯥ ꯍꯌꯦꯡ ꯉꯥ ꯐꯥꯕ ꯆꯠꯁꯤꯔꯥ ꯑꯥ ꯅꯪ ꯊꯕꯛ ꯆꯤꯟꯒꯦꯔꯥ ꯆꯤꯜꯂꯣꯏꯗ꯭ꯔꯣ ꯍꯣꯏꯅꯦ ꯑꯗꯨ ꯑꯩꯈꯣꯏ ꯈꯣꯏ ꯑꯣꯏꯅ ꯄꯥꯏꯔꯅꯦꯕꯀꯣ ꯑꯗꯨ ꯈꯣꯏ ꯑꯣꯏꯅ ꯄꯥꯏꯔꯅꯦꯕ ꯑꯗꯨ ꯅꯣꯡ ꯇꯥꯕ ꯑꯩ ꯖꯒꯥ ꯃꯐꯝ ꯑꯃ ꯂꯩꯕ ꯉꯥꯁꯨ ꯂꯩꯕ ꯃꯐꯝ ꯑꯗꯨ ꯃꯅꯥꯛꯇ ꯑꯥ ꯍꯣꯏ ꯑꯗꯨ ꯃꯐꯝꯗ ꯁꯤ ꯁꯤꯡꯗꯥ ꯗꯥꯝ ꯃꯈꯥꯔꯣꯝꯗ ꯗꯥꯝ ꯃꯈꯥ ꯔꯣꯝꯗ ꯐꯝꯐꯝ ꯂꯩꯕꯅꯦꯕ ꯅꯍꯥꯟ ꯅꯍꯥꯟ ꯏꯄꯥꯈꯣꯏꯗꯨꯗ ꯉꯥ ꯐꯥꯕ ꯑꯗꯨ ꯃꯣꯏ ꯌꯥꯝ ꯐꯥꯈ꯭ꯔꯕ ꯑꯗꯨꯒꯤ ꯉꯁꯤꯁꯨ ꯑꯩꯈꯣꯏꯁꯨ ꯍꯌꯦꯡꯁꯨ ꯂꯦꯟꯕ ꯑꯣꯏꯅ ꯃꯇꯝ ꯂꯦꯟꯕ ꯑꯣꯏꯅ ꯀꯣꯏꯕꯔꯥ ꯆꯠꯁꯤꯔꯥ ꯍꯥꯏꯕꯅꯤꯗ ꯑꯗꯨ ꯌꯥꯒꯗ꯭ꯔꯣ ꯑꯣ ꯑꯗꯨ ꯍꯌꯦꯡ ꯄꯨꯡ ꯀꯌꯥꯒꯨꯝꯕꯗ ꯆꯠꯁꯤꯔꯥ ꯑꯗꯨ ꯍꯌꯦꯡ ꯄꯨꯡ ꯇꯔꯥ ꯋꯥꯏꯗ ꯆꯠꯁꯤꯔꯥ

ꯑꯣ ꯑꯗꯨꯗꯤ ꯑꯣ ꯑꯗꯨ ꯉꯥ ꯐꯥꯅꯤꯡꯉꯥꯏꯒꯤ ꯇꯤꯟꯊ꯭ꯔꯣꯛꯇꯣ ꯅꯣꯏ ꯂꯩꯀꯥꯏꯗꯒꯤ ꯂꯧꯁꯤꯔꯥ ꯅꯠꯇ꯭ꯔꯒ ꯑꯩ ꯄꯨꯔꯛꯀꯦꯔꯥ ꯑꯗꯨꯗꯤ ꯑꯩꯈꯣꯏꯔꯣꯝꯒꯤ ꯑꯣꯏꯅ ꯄꯨꯔꯛꯀꯦꯀꯣ ꯑꯧ ꯑꯥ ꯑꯗꯨ ꯍꯌꯦꯡ ꯑꯩꯈꯣꯏꯅꯤ ꯈꯛ ꯆꯠꯁꯤꯔꯥ ꯅꯠꯇ꯭ꯔꯒ ꯏꯔꯨꯞ ꯏꯃꯥꯟꯅꯕ ꯈꯣꯏ ꯍꯣꯏ ꯏꯃꯥꯟꯅꯕ ꯑꯇꯩ ꯈꯣꯏꯁꯨ ꯀꯧꯁꯦ ꯍꯣꯏ ꯑꯗꯨꯗꯤ ꯍꯣꯏ ꯍꯣꯏ ꯑꯗꯨꯗꯤ ꯍꯌꯦꯡꯗꯤ ꯈꯔ ꯉꯟꯅ ꯆꯠꯁꯤꯅꯦ ꯑꯗꯨꯗꯤ ꯆꯥꯛ ꯆꯥꯛꯀꯨꯝꯕ ꯄꯨꯔꯒ ꯑꯥꯗ ꯆꯥꯕ ꯑꯣꯏꯅꯀꯣ ꯑꯥ ꯍꯣꯏ ꯑꯣ ꯑꯣ ꯍꯣꯏ ꯍꯧꯖꯤꯛ ꯍꯥꯏꯌꯨꯀꯣ ꯑꯣ ꯊꯝꯃꯒꯦ ꯑꯗꯨꯗꯤ ꯀꯣ